ꯆꯥꯛ ꯊꯣꯡꯕ ꯑꯁꯤ ꯅꯨꯄꯤꯈꯛꯇꯪꯒꯤ ꯊꯕꯛꯅꯦꯅ ꯈꯟꯗꯦ ꯑꯩꯈꯣꯏ ꯏꯃꯨꯡꯗꯁꯨ ꯅꯨꯄꯥꯒꯩꯅꯁꯨ ꯆꯥꯛ ꯊꯣꯡꯉꯦ ꯑꯩꯈꯣꯏꯅ ꯊꯕꯛ ꯌꯥꯝꯅ ꯆꯤꯜꯂꯛꯄ ꯃꯇꯝ ꯅꯨꯄꯤꯒꯩꯁꯤꯅ ꯑꯗꯒꯤ ꯆꯥꯛ ꯊꯣꯡꯉꯝꯃꯒ ꯊꯕꯛ ꯆꯠꯄ ꯅꯪꯗꯕ ꯃꯇꯝ ꯁꯤꯒꯨꯝꯕꯗ ꯑꯩꯒꯤ ꯏꯅꯥꯎ ꯑꯩꯒꯤ ꯏꯃꯨꯡꯗ ꯂꯩꯔꯤꯕ ꯅꯨꯄꯥꯁꯤꯡ ꯍꯥꯏꯕꯗꯤ ꯕꯕꯥ ꯗꯗꯥ ꯃꯣꯏꯅ ꯑꯗꯨꯝ ꯑꯩꯈꯣꯏꯒꯤ ꯃꯍꯨꯠ ꯁꯤꯜꯂꯒ ꯑꯗꯨꯝ ꯆꯥꯛ ꯊꯣꯡꯕꯤ